ꯀꯩꯅꯣ ꯀꯩꯅꯣꯝꯇ ꯍꯪꯖꯒꯦ ꯑꯩꯈꯣꯏꯒꯤ ꯁꯣꯝꯒꯤ ꯀꯩꯅꯣꯁꯦ ꯑꯩꯈꯣꯏꯒꯤ ꯈꯨꯟꯗ꯭ꯔꯥꯛꯄꯝꯗ ꯂꯩꯕ ꯆꯤꯛꯟ ꯁꯦꯟꯇꯔ ꯑꯩꯈꯣꯏ ꯐꯥꯔꯝꯗꯣ ꯅꯠꯇ꯭ꯔꯣ ꯑꯣ ꯑꯩꯒꯤ ꯗꯨꯀꯥꯟ ꯑꯃꯈꯛ ꯆꯤꯛꯀꯟ ꯁꯦꯟꯇꯔ ꯑꯝꯈꯛ ꯍꯥꯡꯖꯕ ꯑꯗꯩꯗ ꯆꯤꯛꯀꯟ ꯁꯦꯟꯇꯔꯁꯤꯗ ꯑꯩꯅ ꯆꯤꯛꯀꯟꯗꯣ ꯈꯔ ꯂꯧꯅꯤꯡꯕꯒꯤ ꯑꯗꯨꯅ ꯃꯃꯟꯅ ꯀꯌꯥ ꯂꯩꯔꯤꯅꯣ ꯑꯗꯒꯤ ꯃꯐꯝꯁꯦ ꯑꯩꯒꯤꯁꯤꯅ ꯈꯔ ꯑꯃꯨꯛ ꯈꯨꯟꯗ꯭ꯔꯥꯛꯄꯝꯒꯗꯤ ꯑꯃꯨꯛ ꯈꯔ ꯂꯥꯞꯅꯕꯅꯤꯅ ꯐꯥꯔꯝꯅ ꯁꯤꯒꯤꯁꯦ ꯊꯤꯟꯕꯤꯔꯛꯄ ꯍꯥꯏꯇꯥꯔꯦꯅꯦꯀꯣ ꯑꯗꯨ ꯑꯗꯨꯁꯨ ꯌꯥꯕ꯭ꯔꯥ ꯑꯗꯨ ꯑꯧ ꯍꯣꯝ ꯗꯦꯂꯤꯚꯔꯤ ꯇꯧꯔꯛꯄꯗꯨꯅ ꯃꯃꯟꯁꯦ ꯑꯃꯨꯛ ꯍꯦꯟꯀꯠꯇꯣꯏꯔꯥ ꯂꯩꯔꯤꯕ ꯃꯃꯟꯗꯨꯗꯒꯤ ꯑꯗꯨꯒ ꯑꯗꯨꯝ ꯆꯞ ꯃꯥꯟꯅꯅ ꯆꯠꯃꯤꯟꯅꯗꯣꯏꯔꯥ ꯀꯃꯥꯏ ꯇꯧꯕꯅꯣ

ꯍꯣꯏ ꯍꯣꯏ ꯍꯣꯏ ꯃꯥꯅꯤ ꯃꯥꯅꯤ ꯍꯣꯏ ꯍꯣꯏ ꯍꯣꯏ ꯑꯗꯨ ꯌꯥꯝ ꯅꯨꯡꯉꯥꯏꯖꯔꯦ ꯑꯗꯨ ꯑꯣꯏꯔꯒꯗꯤ ꯑꯩꯈꯣꯏꯅ ꯅꯨꯡꯇꯤ ꯅꯨꯃꯤꯠ ꯈꯨꯗꯤꯡꯒꯤ ꯑꯗꯨꯝ ꯀꯩꯅꯣ ꯇꯧꯕꯤꯕ ꯊꯥꯕꯤꯕ ꯌꯥꯅꯤꯀꯣ ꯍꯣꯏ ꯍꯣꯏ ꯍꯣꯏ ꯑꯣ ꯐꯔꯦ ꯐꯔꯦ ꯊꯝꯖꯔꯦꯀꯣ ꯑꯗꯨꯗꯤ